ꯍꯤꯟꯗꯤ ꯂꯣꯜ ꯑꯁꯤ ꯏꯟꯗꯤꯌꯥꯒꯤ ꯃꯐꯝ ꯈꯨꯗꯤꯡꯃꯛꯇ ꯑꯣꯐꯤꯁꯦꯜ ꯑꯣꯏꯔꯕꯁꯨ ꯃꯅꯤꯄꯨꯔꯤ ꯂꯣꯜ ꯑꯁꯤ ꯑꯩꯈꯣꯏ ꯃꯅꯤꯄꯨꯔꯤ ꯃꯆꯥꯁꯤꯡꯒꯤꯗꯝꯛꯇ ꯑꯣꯏꯅ ꯃꯅꯤꯄꯨꯔꯗ ꯂꯩꯔꯤꯕ ꯑꯩꯈꯣꯏ ꯐꯨꯔꯨꯞꯁꯤꯡ ꯍꯥꯏꯕꯗꯤ ꯀꯨꯀꯤ ꯖꯧ ꯊꯥꯗꯧ ꯄꯥꯏꯇꯦ ꯑꯗ ꯀꯕꯨꯏ ꯅꯥꯒꯥ ꯂꯩꯔꯤꯕ ꯃꯌꯥꯝꯁꯤꯡ ꯑꯁꯤꯅ ꯑꯩꯈꯣꯏꯒꯤ ꯃꯅꯤꯄꯨꯔꯒꯤ